ꯆꯠꯊꯣꯛ ꯆꯠꯁꯤꯟꯒꯤ ꯄꯥꯝꯕꯩꯁꯤ ꯑꯍꯨꯝꯈꯛ ꯂꯩ ꯃꯈꯥꯗ ꯕꯁꯀꯨꯝꯕ ꯑꯗꯨꯒꯨꯝꯕꯗ ꯆꯠꯄ ꯃꯊꯛꯇ ꯆꯠꯄ ꯑꯗꯨꯕꯨ ꯃꯊꯛꯇ ꯆꯠꯄꯒꯤ ꯍꯥꯏꯕꯗꯤ ꯑꯦꯔꯣꯄ꯭ꯂꯦꯟꯒꯨꯝꯕ ꯇꯣꯡꯉ ꯆꯠꯄꯒꯤ ꯈꯨꯗꯣꯡ ꯆꯥꯕꯁꯤꯗꯤ ꯕꯥꯔꯥꯗꯨ ꯃꯃꯜ ꯌꯥꯝꯕꯗꯨꯅ ꯃꯔꯝ ꯑꯣꯏꯔ ꯀꯥꯟꯗ ꯉꯝꯅꯗꯦ ꯑꯗꯨꯅ ꯃꯈꯥꯗ ꯆꯠꯄ ꯇꯥꯔꯒꯁꯨ ꯑꯩꯈꯣꯏꯒꯤ ꯂꯝꯕꯤ ꯊꯣꯡꯒꯤ ꯈꯨꯗꯣꯡ ꯆꯥꯕꯁꯤ ꯐꯖꯅ ꯄꯤꯕꯤꯕ ꯂꯩꯕ ꯇꯥꯔꯒꯗꯤ ꯍꯦꯟꯅ ꯅꯨꯡꯉꯥꯏꯖꯒꯅꯤ